ꯑꯩꯈꯣꯏ ꯃꯅꯤꯄꯨꯔꯗ ꯇꯨꯔꯤꯁꯁꯤꯡꯅ ꯂꯥꯛꯅꯤꯡꯕꯒꯤ ꯃꯔꯝꯗꯤ ꯌꯥꯝꯅ ꯂꯩ ꯍꯥꯏꯔꯁꯨ ꯂꯣꯏꯕ ꯅꯥꯏꯔꯣꯏ ꯃꯔꯝ ꯑꯃꯅ ꯑꯩꯈꯣꯏ ꯃꯅꯤꯄꯨꯔꯁꯦ ꯖꯤꯌꯣꯒ꯭ꯔꯥꯐꯤꯀꯦꯜꯂꯤ ꯌꯥꯝꯅ ꯐꯖꯈ꯭ꯔꯕ ꯃꯐꯝꯅꯦ ꯆꯤꯡꯅ ꯄꯥꯟꯁꯥꯕ ꯑꯗꯨꯒ ꯃꯅꯨꯡꯗꯅ ꯇꯝꯄꯥꯛ ꯑꯁꯤꯅꯦ ꯐꯖꯈ꯭ꯔꯕꯁꯦ ꯑꯗꯨꯒ ꯑꯩꯈꯣꯏ ꯃꯅꯤꯄꯨꯔꯁꯦ ꯑꯩꯈꯣꯏꯁꯦ ꯃꯜꯇꯤ ꯑꯦꯊꯅꯤꯛ ꯀꯃ꯭ꯌꯨꯅꯤꯇꯤ ꯂꯩꯕꯅꯦ ꯑꯩꯈꯣꯏꯁꯦ ꯃꯅꯤꯄꯨꯔꯁꯦ ꯖꯥꯇꯤꯁꯨ ꯌꯥꯝꯈ꯭ꯔꯕꯅꯤ ꯖꯥꯇꯤ ꯈꯨꯗꯤꯡ ꯃꯁꯥ ꯃꯁꯥꯒꯤ ꯀꯜꯆꯔ ꯐꯨꯠ ꯍꯦꯕꯤꯠ ꯀꯁꯇꯝꯁꯦ ꯇꯣꯉꯥꯟ ꯇꯣꯉꯥꯟꯅ ꯂꯩ ꯑꯗꯨꯅꯤꯅ ꯐꯣꯔꯦꯟꯅꯔꯁꯤꯡꯅ ꯑꯩꯈꯣꯏ ꯃꯅꯤꯄꯨꯔꯗ ꯂꯥꯛꯂꯒ ꯑꯁꯤꯒꯨꯝꯕ ꯗꯤꯐ꯭ꯔꯦꯟ ꯗꯤꯐ꯭ꯔꯦꯟ ꯀꯜꯆꯔꯒꯨꯝꯕꯁꯦ ꯌꯦꯡꯕ ꯂꯥꯛꯄ ꯅꯠꯇ꯭ꯔꯒ ꯗꯤꯐ꯭ꯔꯦꯟ ꯐꯨꯠ ꯏꯁꯇꯥꯜꯁꯦ ꯗꯤꯐ꯭ꯔꯦꯟ ꯋꯦ ꯑꯣꯐ ꯂꯤꯚꯤꯡꯁꯦ ꯁꯤ ꯌꯦꯡꯕ ꯂꯥꯛꯄ ꯑꯗꯨꯈꯛ ꯅꯠꯇꯅ ꯑꯩꯈꯣꯏ ꯃꯅꯤꯄꯨꯔꯒꯤ ꯐꯖꯈ꯭ꯔꯕ ꯃꯐꯝꯁꯤꯡ ꯆꯥꯎꯔꯥꯛꯅ ꯍꯥꯏꯕꯗ ꯂꯣꯛꯇꯥꯛ ꯂꯦꯛ ꯑꯁꯤꯒꯨꯝꯕꯁꯦ ꯌꯥꯝ ꯐꯖꯈ꯭ꯔꯕ ꯂꯦꯛ ꯑꯃꯅꯤ ꯁꯤ ꯑꯩꯈꯣꯏ ꯏꯟꯗꯤꯌꯥꯗꯗꯤ ꯗꯤ ꯑꯣꯟꯂꯤ ꯐ꯭ꯔꯦꯁ ꯋꯥꯇꯔ ꯐ꯭ꯂꯣꯇꯤꯡ ꯂꯦꯛ ꯍꯥꯏꯕꯁꯦ ꯑꯩꯈꯣꯏ ꯂꯣꯛꯇꯥꯛꯅꯤ ꯑꯗꯨꯒ ꯑꯩꯈꯣꯏ ꯎꯈ꯭ꯔꯨꯜꯗ ꯆꯠꯂꯒꯅ ꯎꯈ꯭ꯔꯨꯜꯂꯣꯝꯅ ꯀꯥꯡꯈꯨꯏ ꯀꯦꯐ ꯍꯥꯏꯅ ꯑꯁꯤꯒꯨꯝꯕꯁꯦ ꯌꯥꯝꯅ ꯂꯩ ꯁꯦꯅꯥꯄꯇꯤ ꯑꯣꯏꯁꯅꯨ ꯆꯥꯟꯗꯦꯜ ꯑꯣꯏꯁꯅꯨ ꯆꯨꯔꯆꯥꯟꯄꯨꯔ ꯑꯣꯏꯁꯅꯨ ꯇꯃꯦꯡꯂꯣꯡ ꯑꯣꯏꯁꯅꯨ ꯃꯐꯝ ꯈꯨꯗꯤꯡꯃꯛꯁꯦ ꯃꯁꯥ ꯃꯁꯥꯒꯤ ꯌꯨꯅꯤꯛ ꯐꯖꯈ꯭ꯔꯕ ꯃꯐꯝꯁꯨ ꯂꯩꯕ ꯈꯛꯇꯅꯦ ꯑꯗꯨꯒ ꯑꯩꯈꯣꯏꯒꯤ ꯔꯤꯂꯤꯖꯤꯌꯁꯀ ꯑꯗꯨꯝ